ꯀꯧꯅꯥꯒꯤ ꯐꯛ ꯑꯁꯤ ꯑꯩꯈꯣꯏꯅ ꯀꯧꯅꯥ ꯍꯦꯛꯇꯨꯅ ꯀꯪꯍꯜꯂꯒ ꯐꯛ ꯑꯣꯏꯅ ꯁꯥꯔꯒ ꯑꯩꯈꯣꯏꯅ ꯐꯝꯅꯩ ꯀꯧꯅꯥꯒꯤ ꯕꯦꯒ ꯑꯁꯤꯁꯨ ꯀꯧꯅꯥ ꯍꯦꯛꯇꯨꯅ ꯈꯔ ꯀꯪꯍꯜꯂꯒ ꯃꯈꯜ ꯀꯌꯥꯒꯤ ꯕꯦꯒ ꯂꯣꯟꯗꯨꯅ ꯁꯤꯖꯤꯟꯅꯩ ꯕꯦꯒ ꯑꯁꯤ ꯑꯇꯣꯞꯄ ꯂꯝꯒꯤ ꯃꯤꯁꯤꯡꯅꯁꯨ ꯌꯥꯝꯅ ꯄꯥꯝꯅꯩ ꯃꯔꯝꯗꯤ ꯀꯧꯅꯥꯒꯤ ꯕꯦꯒ ꯑꯁꯤ ꯑꯇꯣꯞꯄ ꯂꯝꯗ ꯑꯇꯣꯞꯄ ꯃꯐꯝ ꯑꯃꯐꯥꯎꯗ ꯐꯪꯗꯦ ꯑꯗꯨꯒ ꯃꯣꯔꯥ ꯑꯁꯤꯅ ꯋꯥ ꯌꯥꯟꯗꯨꯅ ꯏꯠꯂꯒ ꯋꯥ ꯀꯛꯇꯨꯅ ꯁꯦꯝꯃꯤ ꯑꯗꯨꯒ ꯁꯟꯒꯤ ꯃꯎꯟꯒꯨꯝꯕ ꯏꯔꯣꯏꯒꯤ ꯃꯎꯟꯒꯨꯝꯕ ꯀꯪꯍꯟꯗꯨꯅ ꯐꯝꯅꯕ ꯁꯦꯝꯃꯤ